ꯃꯅꯤꯄꯨꯔꯒꯤ ꯔꯥꯏꯖ ꯑꯁꯤꯒꯤ ꯍꯦꯜ ꯀ꯭ꯌꯔꯒꯤ ꯑꯇꯣꯞꯄ ꯏꯁꯇꯦꯠꯀ ꯌꯦꯡꯅꯕ ꯃꯇꯝꯗ ꯑꯩꯈꯣꯏꯒꯤ ꯃꯅꯤꯄꯨꯔꯗ ꯂꯩꯔꯤꯕ ꯍꯦꯜꯠ ꯀ꯭ꯌꯔꯒꯤ ꯁꯤꯁꯇꯦꯝꯁꯤ ꯈꯔ ꯁꯣꯊꯕ꯭ꯔꯅ ꯈꯜꯂꯤ ꯁꯣꯊꯔꯒꯁꯨ ꯃꯅꯤꯄꯨꯔꯗ ꯃꯦꯗꯤꯀꯦꯜ ꯀꯣꯂꯦꯁ ꯃꯔꯤ ꯂꯩ ꯑꯃꯗꯤ ꯗꯤꯁꯇ꯭ꯔꯤꯛ ꯍꯣꯁꯄꯤꯇꯥꯟ ꯑꯗꯒꯤ ꯄ꯭ꯔꯥꯏꯃꯥꯔꯤ ꯍꯦꯜ ꯁꯦꯟꯇꯔ ꯂꯩꯔꯤꯕꯁꯤꯡꯁꯤꯒꯤ ꯃꯅꯤꯄꯨꯔꯒꯤꯗ ꯂꯩꯔꯤꯕ ꯄꯣꯄꯨꯂꯦꯁꯟꯁꯤꯡꯁꯤꯒ ꯃꯁꯤꯡꯁꯤꯒ ꯆꯥꯟꯅꯗꯕ ꯑꯃꯗꯤ ꯂꯩꯔꯤꯕ ꯍꯦꯜꯠ ꯀ꯭ꯌꯔꯒꯤ ꯑꯈꯣꯏꯒꯤ ꯏꯟꯁꯇ꯭ꯔꯥꯁ꯭ꯇꯛꯆꯔ ꯂꯦꯞ ꯃꯥꯒ ꯑꯩꯒ ꯐꯦꯁꯤꯂꯤꯇꯤꯁ ꯃꯌꯥꯝꯁꯤꯗ ꯌꯥꯝꯅ ꯑꯩꯈꯣꯏꯒꯤ ꯋꯤꯛ ꯑꯣꯏꯕ ꯃꯔꯝꯅ ꯃꯅꯤꯄꯨꯔꯗ ꯂꯩꯔꯤꯕ ꯍꯦꯜꯠ ꯀ꯭ꯌꯔꯒꯤ ꯄ꯭ꯔꯣꯕ꯭ꯂꯦꯝ ꯑꯁꯦ ꯑꯗꯨꯛꯀꯤꯃꯇꯤꯛ ꯆꯥꯎꯅ ꯂꯩ ꯑꯗꯨꯅ ꯑꯇꯣꯞꯄ ꯁ꯭ꯇꯦꯠꯇꯒꯤ ꯃꯅꯤꯄꯨꯔꯒꯤ ꯁ꯭ꯇꯦꯠꯁꯤꯅ ꯈꯔ ꯁꯣꯠꯊꯕ꯭ꯔ ꯍꯥꯏꯅ ꯈꯜꯂꯦ